ꯍꯂꯣ ꯀꯩꯅꯣ ꯀꯩꯅꯣ ꯍꯥꯏꯕ ꯀꯩꯅꯣ ꯁ꯭ꯋꯥꯏꯒꯤ ꯂꯣꯀꯦꯜꯂꯤꯇꯤ ꯅꯠꯇ꯭ꯔꯣ ꯂꯣꯛꯇꯥꯛ ꯆꯠꯄ ꯌꯥꯒꯗ꯭ꯔꯣ ꯑ ꯑꯗꯣ ꯂꯣꯛꯇꯥꯛꯁꯦ ꯀꯩꯅꯣꯗꯒꯤ ꯏꯝꯐꯥꯜ ꯑꯦꯌꯥꯔꯣꯔꯠꯇꯩꯅ ꯂꯣꯛꯇꯥꯛꯐꯧꯁꯦ ꯀꯩꯅꯣ ꯀꯤꯂꯣꯃꯤꯇꯔ ꯀꯌꯥꯃꯨꯛ ꯑꯣꯏꯒꯦ ꯑꯗꯣ ꯚꯔꯥꯗꯤ ꯀꯌꯥꯃꯨꯛ ꯍꯥꯏꯅꯤ ꯑꯗꯨꯗ ꯑꯗꯨꯋꯥꯏ ꯏꯝꯐꯥꯜ ꯏꯌꯥꯔꯄꯣꯔꯠꯇꯩꯅ ꯂꯣꯛꯇꯥꯛꯐꯧ ꯆꯠꯄꯗ ꯑꯣ ꯑꯗꯣ ꯑꯗꯣ ꯀꯩꯅꯣ ꯇꯨꯔ ꯒꯥꯏꯠ ꯀꯩ ꯀꯥ ꯂꯣꯏꯅ ꯌꯥꯎꯕ ꯌꯥꯒꯗ꯭ꯔꯥ ꯑꯗꯨꯗ ꯀꯃꯥꯏꯅ ꯇꯧꯅꯤ ꯑꯣ ꯍꯣꯏ ꯍꯣꯏ ꯌꯥꯔꯦ ꯑꯗꯣ ꯑꯗꯣ ꯑꯥ ꯑꯗꯣ ꯆꯠꯃꯤꯟꯅꯕ ꯌꯥꯒꯗ꯭ꯔꯥ ꯑꯗꯣ ꯀꯃꯥꯏꯅ ꯇꯧꯔꯅꯤ ꯑꯗꯣ ꯏꯆꯦ ꯑꯗꯨꯝ ꯑꯩ ꯍꯧꯖꯤꯛ ꯌꯧꯔꯛꯂꯕꯅꯦ ꯑꯗꯣ ꯆꯠꯄ ꯌꯥꯔꯗ꯭ꯔꯥ ꯍꯣ ꯍꯣꯏ ꯌꯥꯔꯦ ꯑꯗꯨꯗꯤ ꯑꯩ ꯄꯥꯎ ꯍꯣꯔꯑꯅꯣ ꯀꯦꯞ ꯀꯦꯞꯀꯤ ꯍꯧꯖꯤꯛ ꯑꯩ ꯀꯦꯞ ꯄꯥꯝꯃꯗꯤ ꯀꯦꯞꯀꯤ ꯀꯩꯅꯣ ꯅꯝꯕꯔ ꯀꯩ ꯀꯥ ꯄꯤꯕꯤꯔꯛꯄ ꯌꯥꯒꯗ꯭ꯔꯥ ꯍꯧꯖꯤꯛ ꯍꯣꯏ ꯍꯣꯏ ꯊꯝꯃꯦ